ꯁꯦꯕꯦꯟ ꯃꯥꯔꯁ ꯇꯣꯏꯟꯇꯤ ꯇꯣꯏꯟꯇꯤ ꯊ꯭ꯔꯤ ꯐꯣꯔꯇꯤꯟ ꯃꯦ ꯇꯣꯏꯟꯇꯤ ꯇꯣꯏꯟꯇꯤ ꯊ꯭ꯔꯤ ꯇꯣꯏꯟꯇꯤ ꯃꯦ ꯇꯣꯏꯟꯇꯤ ꯇꯣꯏꯟꯇꯤ ꯋꯥꯟ ꯇꯣꯏꯟꯇꯤ ꯊꯔꯠ ꯁꯦꯞꯇꯦꯝꯕꯔ ꯇꯣꯏꯟꯇꯤ ꯇꯣꯏꯟꯇꯤ ꯑꯦꯂꯕꯦꯟꯠ ꯅꯣꯕꯦꯝꯕꯔ ꯇꯣꯏꯟꯇꯤ ꯇꯣꯏꯟꯇꯤ ꯇꯨ